ꯀꯗꯥꯥꯏꯗ ꯂꯩꯕ꯭ꯔꯣ ꯑꯩꯁꯨ ꯑꯗꯨꯝ ꯂꯩ ꯌꯨꯝꯗ ꯑꯗꯨꯝ ꯂꯩꯌꯦ ꯄꯣꯊꯥꯔꯒ ꯂꯩ ꯀꯔꯤꯒꯤꯔꯥ ꯅꯥꯕ꯭ꯔ

ꯀꯅꯥꯔ ꯁ꯭ꯇꯨꯗꯦꯟꯗꯣ ꯑꯥ ꯈꯪꯉꯤꯅꯦ ꯑꯩꯒꯤ ꯁꯕꯖꯦꯛꯁꯨ ꯃꯥ ꯋꯤꯛ ꯑꯣꯏꯕꯅꯤ ꯑꯗꯣ ꯎꯝ ꯎꯝ ꯎꯝ ꯎꯝ ꯑꯩꯒꯤꯁꯨ ꯑꯗꯨꯝ ꯇꯧꯋꯦ ꯑꯩꯒꯤ ꯁꯕꯖꯦꯛꯁꯨꯀꯣ ꯁꯤꯡꯒꯜ ꯗꯤꯖꯤ ꯑꯗꯨꯝ ꯂꯩꯌꯦ ꯃꯥꯒꯤꯗꯨ

ꯃꯤꯒꯤꯁꯨ ꯑꯗꯨꯝ ꯍꯥꯏ ꯃꯥꯒꯤ ꯃꯥꯔꯛꯇꯨ ꯀꯣ

ꯑꯗꯨ ꯇ꯭ꯋꯤꯁꯟꯁꯨ ꯄꯥꯏ ꯍꯥꯏ ꯍꯣꯏ ꯌꯥꯝ ꯋꯥꯏ ꯑꯗꯨꯗꯤ ꯐꯤ ꯁꯨꯔꯒꯦ